ꯑꯩꯅ ꯈ꯭ꯋꯥꯏꯗꯒꯤ ꯄꯥꯝꯕ ꯆꯤꯟꯖꯥꯛ ꯍꯥꯏꯔꯗꯤ ꯎꯇꯤ ꯎꯇꯤꯁꯦ ꯆꯦꯁꯤꯜꯂꯒ ꯇꯞꯇꯥꯏ ꯆꯥꯁꯤꯜꯂꯒ ꯑꯗꯨꯝ ꯇꯨꯝꯖꯤꯟꯕꯁꯨ ꯑꯗꯨꯝ ꯅꯨꯡꯉꯥꯏ ꯑꯗꯨꯗꯒꯤ ꯎꯇꯤꯁꯦ ꯑꯇꯣꯞꯄ ꯆꯤꯟꯖꯥꯛꯀꯁꯨ ꯃꯥꯟꯅꯗꯦ ꯎꯇꯤ ꯆꯥꯔꯨꯕ ꯃꯇꯝꯗ ꯑꯩꯈꯣꯏꯒꯤ ꯑꯇꯣꯞꯄ ꯆꯤꯟꯖꯥꯛꯁꯦ ꯂꯣꯏ ꯀꯥꯎꯋꯦ ꯑꯩ ꯏꯁꯥꯒꯤ ꯑꯣꯏꯅ ꯑꯩꯅ ꯈ꯭ꯋꯥꯏ ꯄꯥꯝꯕ ꯆꯤꯟꯖꯥꯛꯁꯦ ꯎꯇꯤꯅꯤ ꯎꯇꯤꯁꯦ ꯇꯞꯇꯥꯏ ꯆꯥꯁꯤꯜꯂ ꯇꯨꯝꯕ ꯅꯨꯡꯗꯥꯡ ꯆꯥꯕꯕꯨꯗꯤ ꯐꯠꯇꯦ ꯑꯌꯨꯛ ꯅꯨꯡꯗꯤꯜꯗꯒ ꯅꯨꯡꯗꯤꯜꯗꯒ ꯁꯥꯒꯠꯂꯛꯄ ꯃꯇꯝꯗ ꯆꯥꯁꯤꯜꯂꯒ ꯇꯨꯝꯒꯤꯕꯁꯤꯗꯤ ꯑꯗꯨꯒꯤ ꯈꯨꯅꯨꯡꯉꯥꯏꯁꯤꯗꯤ ꯂꯩꯇ꯭ꯔꯦꯍꯦ